ꯄ꯭ꯔꯦꯁ ꯍꯥꯏꯕꯁꯤꯗꯤ ꯑꯗꯨꯝ ꯅꯤꯡꯇꯝꯍꯟꯒꯗꯝꯅꯦ ꯍꯥꯏꯗꯤ ꯑꯦꯅꯤ ꯃꯣꯏꯅ ꯄꯥꯎ ꯏ ꯂꯧꯕꯁꯤꯡꯗꯨꯅ ꯑꯩꯈꯣꯏꯕꯨ ꯇꯤꯚꯤꯗ ꯅꯠꯇ꯭ꯔꯒ ꯑꯦꯅꯤ ꯃꯦꯗꯤꯌꯥꯗ ꯁꯟꯗꯣꯛꯑꯀꯥꯟꯗ ꯑꯩꯈꯣꯏꯒꯤ ꯃꯥꯏ ꯃꯤꯠ ꯑꯣꯏꯔꯤꯅꯦ ꯑꯩꯈꯣꯏꯒꯤ ꯈꯣꯡ ꯈꯨꯠ ꯁꯤꯡꯉꯤꯅꯦ ꯑꯗꯨꯃꯥꯏꯅ ꯃꯣꯏꯅ ꯄꯥꯎꯗꯣ ꯁꯟꯗꯣꯛꯄꯤꯔꯛꯄꯩ ꯃꯇꯨꯡꯏꯟꯅ ꯑꯩꯈꯣꯏꯅꯁꯨ ꯀꯔꯤ ꯊꯣꯛꯏ ꯃꯐꯝꯁꯤꯗ ꯀꯃꯥꯏꯅ ꯀꯔꯤ ꯀꯔꯤ ꯊꯣꯛꯏ ꯍꯥꯏꯕꯗꯤ ꯑꯦꯅꯤ ꯑꯦꯅꯤ ꯄ꯭ꯔꯣꯕ꯭ꯂꯦꯝ ꯑꯃ ꯅꯠꯇ꯭ꯔꯒ ꯀꯟꯗꯤꯁꯟ ꯑꯃ ꯑꯦꯅꯤ ꯍꯦꯛꯇ ꯊꯣꯛꯄꯁꯤꯡꯗꯣ ꯃꯣꯏꯅ ꯄꯥꯎ ꯂꯧꯔꯒ ꯅꯠꯇ꯭ꯔꯒ ꯀꯦꯃꯦꯔꯥ ꯌꯥꯎꯔꯀꯥꯟꯗ ꯚꯤꯗꯤꯑꯣ ꯂꯧꯕ ꯑꯣꯏꯔꯣ ꯑꯦꯅꯤ ꯑꯗꯨꯃꯥꯏꯅ ꯇꯧꯔꯀꯥꯟꯗ ꯈꯪꯉꯦ ꯈꯪꯕꯅꯤꯅ ꯃꯣꯏꯅ ꯆꯠꯊꯣꯛ ꯆꯠꯁꯤꯟ ꯇꯧꯕ ꯃꯇꯝꯗ ꯑꯦꯅꯤ ꯑꯊꯤꯡꯕ ꯑꯝꯇ ꯄꯤꯗꯕ ꯃꯣꯏꯗꯤ ꯄꯨꯔꯥ ꯐ꯭ꯔꯤ ꯑꯣꯏꯅ ꯃꯃꯤꯡ ꯇꯝꯅ ꯃꯣꯏꯗꯤ ꯄꯥꯎ ꯂꯧꯕꯁꯤꯗ ꯃꯅꯤꯡ ꯇꯝꯍꯟꯒꯗꯕꯅꯤ ꯍꯥꯏꯕꯁꯤ ꯑꯗꯨꯃꯥꯏꯅ ꯍꯥꯏꯅꯤꯡꯉꯤ ꯑꯗꯨꯒ ꯃꯣꯏꯅ ꯎꯠꯂꯤꯕ ꯄꯥꯎꯁꯤꯡꯁꯤꯁꯨ ꯑꯌꯥꯝꯕꯅꯗꯤ ꯑꯩꯈꯣꯏꯒꯤ ꯂꯣꯀꯦꯜ ꯆꯦꯅꯦꯜꯁꯤꯡꯗ ꯑꯣꯏꯔꯣ ꯑꯩꯈꯣꯏꯒꯤ ꯅ꯭ꯌꯨꯁ ꯆꯦꯅꯦꯜꯁꯤꯡꯗ ꯑꯣꯏꯔꯣ ꯎꯠꯄꯁꯤꯡꯁꯤꯗꯤ ꯑꯌꯥꯝꯕꯅ ꯑꯗꯨꯝ ꯆꯨꯝꯃꯦ ꯍꯥꯏꯅꯗꯤ ꯑꯗꯨꯝ ꯈꯜꯂꯦ ꯑꯗꯨꯃꯥꯏꯅ ꯊꯥꯖꯕ ꯌꯥꯕ ꯄꯥꯎꯅꯤ ꯍꯥꯏꯅ ꯑꯗꯨꯃꯥꯏ ꯑꯗꯨꯃꯥꯏꯅ ꯑꯗꯨꯝ ꯈꯜꯂꯦ